ꯑꯩꯈꯣꯏꯒꯤ ꯃꯐꯝ ꯑꯗꯨꯗ ꯃꯐꯝ ꯑꯗꯨꯒꯤ ꯃꯁꯥꯟꯅꯁꯤꯡꯒꯤ ꯊꯧꯔꯝꯁꯤꯡ ꯄꯥꯡꯊꯣꯛꯄ ꯌꯥꯕ ꯏꯁꯇꯦꯗꯤꯌꯝ ꯑꯦꯔꯦꯅꯥ ꯅꯠꯇ꯭ꯔꯒ ꯑꯆꯧꯕ ꯂꯝꯄꯥꯛ ꯂꯩ ꯃꯐꯝꯁꯤꯡ ꯑꯗꯨꯗꯤ ꯈꯨꯃꯟ ꯂꯝꯄꯥꯛ ꯑꯗꯒꯤ ꯏꯁꯇꯦꯗꯤꯌꯝ ꯑꯇꯣꯞꯄ ꯑꯗꯒꯤ ꯂꯝꯄꯥꯛ ꯑꯇꯣꯞꯄ ꯑꯆꯧ ꯑꯆꯧꯕ ꯀꯌꯥꯃꯔꯨꯝ ꯂꯩꯈ꯭ꯔꯦ ꯃꯐꯝ ꯑꯁꯤꯗ ꯀꯝꯄꯤꯇꯤꯁꯟ ꯁꯤꯟꯕ ꯑꯗꯨꯗꯒꯤ ꯀꯝꯄꯤꯇꯤꯁꯟ ꯁꯤꯟꯕ ꯌꯥꯕꯒꯤ ꯊꯧꯔꯝ ꯈꯨꯗꯣꯡꯆꯥꯕꯁꯨ ꯂꯩꯈ꯭ꯔꯦ ꯃꯁꯤꯗ ꯏꯟꯇꯔꯟꯁꯅꯦꯜ ꯅꯦꯁꯅꯦꯜꯒꯤ ꯂꯦꯚꯦꯜ ꯊꯥꯛꯇ ꯁꯤꯟꯕ ꯌꯥꯕꯒꯤ ꯀꯩꯅꯣꯁꯨ ꯂꯩꯔꯦ ꯑꯗꯨꯒ ꯑꯁꯤꯗ ꯁꯥꯟꯅꯔꯣꯏꯁꯤꯡꯅ ꯁꯥꯟꯅꯔꯣꯏꯁꯤꯡꯅ ꯀꯩꯅꯣ ꯈꯨꯗꯣꯡ ꯆꯥꯕ ꯂꯧꯕ ꯌꯥꯕꯒꯤ ꯇꯟꯖꯥꯁꯨ ꯂꯩ